ꯍꯜꯂꯣ ꯁꯤ ꯏꯆꯦ ꯅꯣꯡꯃꯥꯏꯊꯦꯝ ꯀꯨꯟꯖꯦꯁꯣꯔꯤ ꯅꯠꯇ꯭ꯔꯣ ꯑꯣ ꯑꯩꯗꯣ ꯉꯔꯥꯡ ꯊꯣꯂꯛꯄꯅꯦꯕ ꯑꯩ ꯕꯤꯗ꯭ꯌꯥꯂꯛꯁꯃꯤꯅꯦ ꯑꯗꯣ ꯑꯩ ꯑꯥ ꯏꯆꯦ ꯍꯣꯏꯔꯣꯝꯗ ꯀꯩꯅꯣ ꯐꯅꯦꯛ ꯑꯗꯒꯤ ꯏꯅꯐꯤ ꯌꯥꯝ ꯃꯈꯟ ꯃꯈꯟ ꯌꯥꯝ ꯐꯪꯉꯦ ꯍꯥꯏꯕꯗꯨꯗ ꯑꯩꯅ ꯏꯆꯦꯗ ꯒꯤ ꯍꯪꯉꯒ ꯀꯔꯤ ꯀꯔꯤ ꯐꯖꯕ ꯐꯪꯒꯦ ꯑꯩꯁꯨ ꯅꯣꯡꯃ ꯀꯣꯏꯊꯣꯔꯛꯀꯦꯅ ꯐꯣꯟ ꯇꯧꯔꯛꯏꯅꯦ ꯑꯗꯨꯝ ꯐꯅꯦꯛ ꯐꯅꯦꯛꯁꯨ ꯑꯗꯨꯒ ꯐꯤꯁꯨ ꯑꯃꯅꯤ ꯌꯦꯡꯅꯤꯡꯕ ꯑꯗꯨꯝ ꯐꯖꯕꯒꯨꯝꯕ ꯌꯥꯝ ꯐꯪꯉꯦ ꯍꯥꯏꯕꯗꯨꯗ ꯏꯆꯦ ꯗ ꯍꯪꯒꯦꯅ ꯐꯣꯟ ꯇꯧꯔꯛꯏꯅꯦ ꯑꯩꯁꯦ ꯑꯥ

ꯋꯥꯟ ꯄ꯭ꯂꯥꯏ ꯃꯄꯥꯟ ꯍꯛꯄꯤꯒꯨꯝꯕꯗꯨꯅ ꯀꯌꯥ ꯄꯤꯔꯤꯅꯣꯗꯣ ꯏꯆꯦ ꯑꯗꯨꯒ ꯂꯦꯅꯤꯟ ꯍꯥꯏꯕꯗꯨꯁꯨ ꯑꯗꯨꯝ ꯐꯖꯩꯌꯦꯗꯥꯏꯅꯦ ꯑꯗꯨꯅ ꯀꯌꯥ ꯄꯤꯔꯤꯅꯣ ꯑꯗꯨ ꯍꯥꯏꯗꯤ ꯑꯇꯣꯞꯄ ꯃꯐꯝꯒ ꯏꯆꯦ ꯍꯣꯏꯔꯣꯝꯅ ꯈꯔ ꯍꯣꯡꯉꯦ ꯍꯥꯏꯗꯨꯗ ꯍꯪꯉꯛꯏꯅꯤ ꯑꯩꯁꯦ ꯋꯥꯟ ꯄ꯭ꯂꯥꯏꯒꯨꯝꯕꯁꯨ ꯈꯔ ꯄꯥꯝꯃꯦ ꯑꯗꯨꯒ ꯐꯩꯕꯥꯛꯀꯨꯝꯕꯅ ꯐꯦꯟꯕꯁꯨ ꯄꯥꯝꯃꯤ ꯑꯗꯨ ꯃꯆꯨꯗꯣ ꯃꯈꯟ ꯈꯔ ꯈꯔ ꯐꯖꯗꯧꯕ ꯏꯆꯦ ꯍꯣꯏꯒ ꯈꯪꯕꯅ ꯐꯤ ꯌꯣꯟꯕ ꯃꯤꯒꯥꯡ ꯂꯩꯕ ꯑꯣꯏꯔꯗꯤ ꯑꯗꯨꯝ ꯈꯔ ꯃꯆꯨ ꯐꯖꯕ ꯈꯔ ꯏꯆꯦꯅ ꯂꯧꯁꯟꯕꯤꯔꯝꯃꯣ ꯑꯩ ꯌꯦꯡꯖꯔꯒꯦ ꯍꯥꯏꯗꯤ ꯑꯗꯨꯝ ꯑꯉꯥꯡꯕꯒꯨꯝꯕ ꯑꯁꯪꯕꯒꯨꯝꯕ ꯑꯗꯒꯤ ꯃꯆꯨ ꯑꯌꯤꯡꯕ ꯈꯔ ꯑꯗꯣ ꯋꯥꯟ ꯄ꯭ꯂꯥꯏꯗ ꯑꯅꯤ ꯑꯍꯨꯝ ꯑꯃ ꯌꯦꯡꯉꯒꯦ ꯑꯗꯨꯒ ꯂꯦꯅꯤꯟꯗꯨꯗꯁꯨ ꯑꯃꯔꯥ ꯑꯅꯤꯔꯥ ꯑꯗꯨꯒ ꯐꯤ ꯑꯃꯅꯤꯒ ꯍꯥꯏꯗꯤ ꯀꯩꯅꯣ ꯃꯁꯁ꯭ꯂꯥꯏ ꯐꯤꯒꯨꯝꯕꯗꯣ ꯑꯗꯨꯁꯨ ꯑꯃꯅꯤꯒ ꯌꯦꯡꯒꯦꯅ ꯏꯆꯦꯗ ꯍꯪꯉꯛꯏꯃꯤ ꯃꯃꯟꯒ ꯀꯩꯒ ꯎꯝ ꯑꯥ ꯍꯣꯏ ꯍꯣꯏ ꯌꯥꯝ ꯅꯨꯡꯉꯥꯏꯖꯔꯦ ꯏꯆꯦ ꯑꯗꯨꯗꯤ ꯑꯩ ꯍꯌꯦꯡ ꯃꯆꯨꯉꯩꯗꯣ ꯑꯗꯨꯝ ꯑꯃꯨꯛ ꯍꯥꯏꯔꯛꯑꯒꯦꯀꯣ ꯊꯝꯖꯔꯒꯦ ꯑꯗꯨꯗꯤ